ꯍꯜꯂꯣ ꯍꯥꯎ ꯑꯥ ꯃꯥꯅꯤ ꯃꯥꯅꯤ ꯑꯣ ꯑꯣ ꯑꯣ ꯑꯣ ꯑꯣ ꯑꯣ ꯑꯣ ꯑꯦ ꯅꯣꯏ ꯅꯨꯡꯉꯥꯏꯕꯁꯨ ꯌꯥꯎꯖꯩ ꯑꯗꯨꯝ ꯀꯔꯤ ꯅꯤꯡꯊꯝ ꯊꯥ ꯁꯨꯝ ꯀꯩꯅꯣ ꯇꯧꯁꯤꯜꯂꯛꯑꯕꯅꯤꯅ ꯍꯧꯖꯤꯛꯁꯦ ꯑꯗꯨꯝ ꯆꯇꯠꯄ ꯃꯇꯝ ꯑꯗꯨꯝ ꯅꯨꯡꯉꯥꯏꯔꯅꯤ ꯍꯥꯏꯗꯤ ꯀꯥꯂꯦꯟꯗꯗꯤ ꯁꯥꯏꯑꯕ ꯍꯥꯟꯅꯗꯩꯒ ꯑꯁ ꯁꯥꯕ ꯖꯒꯥꯅꯦꯕ ꯃꯣꯔꯦꯁꯦ ꯑꯗꯨꯝ ꯃꯐꯝ ꯌꯥꯝꯅ ꯁꯥꯕ ꯖꯒꯥ ꯑꯣꯏꯅ ꯇꯧꯕ ꯑꯗꯨ ꯅꯤꯡꯊꯝ ꯊꯥ ꯍꯥꯏ ꯇꯔꯦ ꯅꯤꯡꯊꯝ ꯊꯥꯒꯨꯝꯕ ꯅꯤꯡꯊꯝ ꯊꯥ ꯌꯧꯗ꯭ꯔꯤꯉꯩ ꯏꯪꯁꯤꯜꯂꯛꯄꯩ ꯇꯥꯟꯖꯥꯁꯤꯗ ꯆꯠꯄꯅ ꯌꯥꯝ ꯍꯦꯟꯅ ꯅꯨꯡꯉꯥꯏ ꯑꯗꯨ ꯍꯧꯖꯤꯛ ꯑꯗꯨꯝ ꯂꯥꯛꯄꯗ ꯀꯩꯁꯨ ꯀꯥꯏꯗꯦ ꯑꯗꯨꯒ ꯑꯗꯨꯝ ꯅꯨꯡꯉꯥꯏꯅꯤ ꯀꯅꯥ ꯀꯅꯥ ꯂꯥꯛꯇꯧꯕꯅꯣ ꯀꯃꯥꯏ ꯇꯧꯕꯅꯣ ꯂꯥꯛꯄꯁꯤ ꯏꯊꯟꯇ ꯂꯥꯛꯀꯗꯣꯏꯔꯥ ꯑꯩꯈꯣꯏ ꯐꯦꯃꯤꯂꯤ ꯑꯉꯥꯡ ꯅꯨꯡꯅꯥꯡ ꯌꯥꯎꯔꯒ ꯂꯥꯛꯇꯣꯏꯔꯥ ꯑꯣ ꯑꯣ ꯑꯉꯥꯡꯍꯣꯏ ꯈꯣꯏ

ꯎꯝ ꯎꯝ ꯎꯝ

ꯑꯣ ꯎꯝ ꯎꯝ ꯍꯣꯏ ꯍꯣꯏ ꯑꯥ ꯆꯨꯝꯃꯤ ꯆꯨꯝꯃꯤ ꯆꯨꯝꯃꯤ ꯑꯗꯣ ꯂꯥꯛꯄꯁꯤ ꯏꯃꯨꯡ ꯑꯣꯏꯅ ꯂꯥꯛꯀꯗꯕꯅꯤꯅ ꯂꯩꯐꯝꯒꯤꯁꯤ ꯀꯩꯅꯣ ꯇꯧꯔ ꯀꯥꯟꯗꯗꯤ ꯑꯩꯈꯣꯏꯒꯤ ꯂꯩꯐꯝꯁꯤ ꯑꯗꯨꯝ ꯍꯣꯇꯦꯜꯁꯨ ꯂꯩꯇ꯭ꯔꯤ ꯆꯥꯛ ꯀꯩ ꯆꯥꯔꯁꯨ ꯑꯗꯨꯝ ꯂꯩ ꯂꯩꯕꯒꯤꯗꯤ ꯂꯩꯕꯁꯨ ꯑꯗꯨꯒ ꯑꯗꯨꯝ ꯃꯤꯗꯨ ꯑꯃ ꯑꯅꯤ ꯁꯨꯝ ꯈꯤꯇꯪ ꯁꯨꯝ ꯂꯩꯕ ꯑꯣꯏꯔꯗꯤ ꯀꯩꯁꯨ ꯀꯩꯅꯣ ꯇꯧꯔꯣꯏꯗꯕ ꯐꯦꯃꯤꯂꯤ ꯑꯣꯏꯅ ꯂꯩꯔ ꯀꯥꯟꯗꯗꯤ ꯄꯩꯁꯥꯗꯨ ꯁꯨꯝ ꯀꯔꯤ ꯍꯥꯏꯅꯤ ꯍꯦꯟꯖꯤꯟꯅ ꯆꯠꯈꯤꯗꯔꯥ ꯑꯗꯨꯒꯤ ꯑꯗꯨꯝ ꯂꯥꯛꯄꯩꯗꯤ ꯂꯥꯛꯑꯒ ꯑꯗꯨꯗ ꯍꯣꯇꯦꯜꯗꯃꯛ ꯅꯠꯇ꯭ꯔꯒꯁꯨ ꯑꯩꯒꯤꯁꯨ ꯖꯒꯥ ꯑꯗꯨꯝ ꯆꯥꯎꯅ ꯑꯗꯨꯝ ꯂꯩꯐꯝ ꯂꯩꯌꯦꯕꯀꯣ ꯑꯗꯨꯝ ꯑꯗꯨꯗ ꯅꯣꯏꯅ ꯅꯨꯃꯤꯠ ꯅꯤꯅꯤ ꯍꯨꯝꯅꯤꯒꯤꯗꯨꯗꯤ ꯑꯗꯨꯗ ꯑꯣꯏꯅ ꯂꯩꯕꯗꯅ ꯑꯗꯨꯝ ꯅꯨꯡꯉꯥꯏꯅꯤ ꯍꯥꯏꯅꯁꯨ ꯈꯜꯂꯤ ꯍꯥꯏꯗꯤ ꯍꯣꯇꯦꯜꯗ ꯂꯩꯔꯨꯔꯒ ꯑꯩꯈꯣꯏ ꯆꯥꯕ ꯊꯛꯄꯗꯁꯨ ꯑꯩꯈꯣꯏ ꯑꯄꯥꯝ ꯄꯥꯝꯗ ꯂꯩꯗꯅ ꯑꯗ ꯌꯨꯝꯗ ꯂꯩꯖꯔꯒꯗꯤ ꯑꯩꯈꯣꯏꯅ ꯊꯣꯡꯅꯤꯡꯕꯗꯨ ꯑꯗꯨꯝ ꯆꯥꯔꯒ ꯑꯗꯨꯝ ꯄꯣꯠ ꯆꯩ ꯂꯩꯕꯅꯤ ꯈꯪꯗꯦ ꯑꯗꯨꯝ ꯉꯥꯏꯍꯥꯛ ꯀꯣꯏꯊꯣꯛꯂꯨꯕꯅꯤ ꯈꯪꯗꯦ ꯑꯗꯨꯅ ꯍꯦꯟꯅ ꯅꯨꯡꯉꯥꯏꯗꯣꯏꯔꯥꯅ ꯈꯜꯂꯤ ꯑꯗꯨꯝ ꯂꯥꯛꯄꯁꯤ ꯍꯧꯖꯤꯛ ꯑꯗꯨꯝ ꯀꯩꯅꯣ ꯇꯧꯔꯁꯨ ꯍꯧꯖꯤꯛ ꯂꯩꯔꯤꯕ ꯃꯇꯝꯁꯦ ꯑꯗꯨꯝ ꯂꯥꯛꯄꯗ ꯑꯗꯨꯝ ꯅꯨꯡꯉꯥꯏꯔꯅꯤ ꯑꯗꯨꯒ ꯑꯗꯨꯝ ꯆꯠꯊꯣꯛ ꯆꯠꯁꯤꯟ ꯇꯧꯕ ꯀꯥꯟꯗꯁꯨ ꯑꯗꯨꯝ ꯍꯧꯖꯤꯛꯇꯤ ꯄꯣꯠꯁꯤ ꯃꯌꯥꯝꯗ ꯑꯩꯈꯣꯏ ꯀꯔꯤ ꯍꯥꯏꯅꯤ ꯈ꯭ꯔꯤꯁꯃꯥꯁ ꯌꯧꯔꯛꯂꯝꯗꯥꯏꯒꯤ ꯃꯌꯥꯝ ꯀꯩꯅꯣ ꯇꯧꯕꯩ ꯃꯇꯝꯅꯤꯅ ꯑꯗꯨꯗꯀꯣ ꯑꯗꯨꯝ ꯀꯩ ꯄꯣꯠ ꯆꯩ ꯂꯩꯕꯁꯦ ꯑꯗꯨꯅ ꯍꯦꯟꯅ ꯅꯨꯡꯉꯥꯏꯗꯣꯏꯔꯥꯅꯁꯨ ꯈꯜꯂꯦ ꯑꯩꯅ ꯈꯟꯀꯥꯟꯗ ꯆꯥꯕꯁꯤ ꯑꯗꯨꯝ ꯃꯔꯥꯡ ꯀꯥꯏꯅ ꯑꯗꯨꯝ ꯐꯪꯒꯅꯤ ꯐꯪꯕꯗꯨ ꯑꯗꯨꯝ ꯑꯗꯨꯅ ꯑꯩꯅ ꯉꯁꯥꯏ ꯍꯥꯏꯈ꯭ꯔꯤꯗꯨꯅꯤ ꯑꯗꯨꯝ ꯍꯣꯇꯦꯜꯗ ꯆꯪꯉꯨꯔꯗꯤ ꯑꯄꯥꯝ ꯄꯥꯝꯗꯕꯗꯨ ꯃꯈꯜ ꯃꯌꯥꯝ ꯑꯃ ꯂꯩꯔꯝꯃꯤꯗꯅ ꯑꯗꯣ ꯑꯩꯈꯣꯏ ꯌꯨꯝꯗ ꯂꯩꯔꯒ ꯀꯩꯅꯣ ꯇꯧꯖꯕ ꯍꯥꯏꯗꯤ ꯑꯦꯟꯁꯥꯡ ꯅꯥꯄꯤꯗꯨ ꯑꯗꯨꯝ ꯂꯩꯔꯨꯔꯒ ꯑꯗ ꯕꯖꯥꯔ ꯅꯥꯀꯟꯗꯩ ꯅꯠꯇꯦ ꯑꯩꯈꯣꯏꯅ ꯄꯥꯝꯃꯤꯁꯦ ꯉꯁꯤꯅ ꯑꯆꯝꯕꯁꯤꯕꯨ ꯆꯥꯅꯤꯡꯉꯦ ꯍꯥꯏꯔꯨꯔꯁꯨ ꯆꯝꯐꯨꯠꯁꯤꯕꯨ ꯆꯥꯅꯤꯡꯉꯦ ꯍꯥꯏꯔꯁꯨ ꯑꯦ ꯉꯥ ꯊꯣꯡꯕꯁꯤꯃꯥ ꯆꯥꯅꯤꯡꯉꯦ ꯍꯥꯏꯔꯁꯨ ꯑꯗꯨꯝ ꯌꯨꯝꯗ ꯑꯗꯨꯝ ꯊꯣꯡꯂꯒ ꯆꯥꯖꯕ ꯌꯥꯏ ꯑꯗ ꯑꯗꯨꯒꯤꯅꯤꯗ ꯑꯗꯨꯒ ꯍꯣꯇꯦꯜꯗ ꯂꯩꯔꯨꯕ ꯍꯥꯏꯗꯨꯗꯤ ꯑꯩꯈꯣꯏꯅ ꯄꯥꯝꯕ ꯆꯤꯟꯖꯥꯛꯇꯨꯁꯨ ꯐꯪꯉꯣꯏ ꯑꯗꯒꯤ ꯍꯣꯇꯦꯜꯒꯤꯗꯤ ꯃꯣꯏ ꯊ꯭ꯔꯤ ꯁꯐꯇꯥꯔꯅꯤ ꯐꯥꯏꯕ ꯁ꯭ꯇꯥꯔꯅꯤ ꯍꯥꯏꯔꯒ ꯀꯔꯤ ꯍꯥꯏꯅꯤ ꯄꯩꯁꯥꯗꯨꯁꯨ ꯌꯥꯝ ꯑꯦꯛꯁꯄꯦꯟꯗꯤꯆꯔꯗꯣ ꯌꯥꯝ ꯆꯪꯉꯤꯗꯅ ꯑꯗꯨꯒꯤ ꯌꯨꯝꯗ ꯂꯩꯕꯅ ꯌꯨꯝꯗ ꯂꯩꯕꯅ ꯑꯥ ꯌꯨꯝꯗ ꯂꯩꯕꯗꯨꯅ ꯍꯦꯟꯅ ꯅꯨꯡꯉꯥꯏꯅꯤ ꯑꯗꯨ ꯇꯥꯔꯤꯛꯁꯦ ꯀꯔꯝ ꯀꯥꯟꯗ ꯂꯥꯛꯀꯦ ꯍꯥꯏꯕꯒꯤꯅ ꯇꯥꯔꯤꯛ ꯂꯥꯛꯇꯧꯕ ꯇꯥꯔꯤꯛꯇꯣ ꯑꯗꯨꯝ ꯍꯥꯏꯕꯤꯔꯛꯑꯣ ꯑꯩ ꯁꯤꯗ ꯑꯗꯨꯝ ꯉꯥꯏꯔꯒ ꯂꯩꯔꯝꯒꯦ ꯑꯗꯨꯝ ꯉꯥꯏꯔꯒ ꯑꯗꯨꯝ ꯂꯩꯔꯝꯃꯒ ꯑꯩ ꯁꯤꯗ ꯂꯩꯔꯒ ꯀꯥꯏ ꯀꯥꯏꯗ ꯆꯠꯄ ꯌꯥꯏ ꯑꯗꯨꯝ ꯅꯥꯀꯟ ꯑꯣꯏꯔꯗꯤ ꯀꯣꯏꯔꯨꯕ ꯌꯥꯏ ꯅꯣꯡꯃ ꯅꯤꯅꯤ ꯂꯩꯕꯗꯨꯗ ꯑꯗꯨꯝ ꯑꯥ ꯑꯥ ꯎꯝ ꯍꯣꯏ ꯍꯣꯏ ꯑꯗꯨꯅ ꯑꯥ ꯑꯗꯨꯅ ꯐꯔꯅꯤ ꯍꯥꯏꯗꯤ ꯃꯤ ꯑꯃꯈꯛꯇ ꯍꯣꯇꯦꯜꯗ ꯂꯩꯕꯅꯤ ꯍꯥꯏꯔꯗꯤ ꯀꯩꯁꯨ ꯀꯩꯅꯣ ꯇꯧꯗꯕ ꯃꯤ ꯃꯔꯤ ꯃꯉꯥ ꯂꯩꯁꯤꯜꯂ ꯀꯥꯟꯗꯗꯤ ꯄꯩꯁꯥꯗꯨ ꯆꯥꯎꯋꯤꯗꯅ ꯑꯗꯨꯅ ꯑꯩꯈꯣꯏ ꯌꯨꯝꯗ ꯑꯗꯨꯝ ꯂꯩꯔꯣ ꯑꯗꯨꯝ ꯅꯨꯃꯤꯠ ꯅꯤꯅꯤ ꯍꯨꯝꯅꯤꯗꯨ ꯑꯗꯨꯝ ꯂꯩꯊꯣꯛꯑꯣ ꯂꯩꯊꯣꯛꯑꯒ ꯑꯩꯅꯁꯨ ꯑꯗꯨꯝ ꯑꯈꯪꯕ ꯃꯐꯝ ꯖꯒꯥꯉꯩꯗꯣ ꯑꯗꯨꯝ ꯀꯣꯏꯕ ꯌꯥꯕ ꯆꯠꯄ ꯃꯌꯥꯝ ꯑꯅꯝꯕꯅꯗꯤ ꯃꯣꯔꯦꯁꯤ ꯑꯗꯨꯝ ꯀꯩꯅꯣ ꯄꯣꯠ ꯂꯩꯕꯒꯤ ꯑꯦꯂꯦꯛꯇ꯭ꯔꯣꯅꯤꯛꯁꯀꯤ ꯀꯔꯤꯒꯤ ꯄꯣꯠ ꯑꯍꯣꯡꯕ ꯀꯩꯅꯣ ꯇꯧꯕꯒꯤ ꯖꯒꯥꯅꯤ ꯌꯦꯡꯐꯝꯗꯤ ꯌꯥꯝ ꯊꯣꯏꯅ ꯂꯩꯇꯦ ꯂꯩꯇ꯭ꯔꯒꯁꯨ ꯃꯐꯝ ꯑꯃ ꯑꯅꯤ ꯑꯗꯨꯝ ꯏꯝꯥ ꯀꯣꯟꯊꯣꯡ ꯂꯥꯏꯔꯦꯝꯕꯤ ꯑꯗꯨꯝ ꯆꯪꯉꯨꯕ ꯑꯩꯈꯣꯏꯒꯤ ꯃꯩꯇꯩꯒꯤ ꯂꯥꯏꯐꯝꯗ ꯑꯗꯨꯝ ꯆꯪꯉꯨꯕ ꯈꯨꯔꯨꯝꯕ ꯈꯣꯠꯂꯨꯕ ꯑꯗꯨꯝ ꯀꯩꯅꯣ ꯇꯧꯕ ꯌꯥꯏ ꯑꯗꯨꯃꯛ ꯉꯥꯏꯔꯦ ꯑꯗꯣ ꯄꯣꯠ ꯆꯩꯁꯤꯗꯤ ꯃꯣꯔꯦ ꯑꯁꯤ ꯄꯣꯠ ꯆꯩ ꯃꯌꯥꯝ ꯕꯤꯖꯤꯅꯦꯁ ꯄꯣꯠ ꯆꯩ ꯂꯩꯐꯝꯅꯤꯅꯀꯣ ꯀꯣꯏꯐꯝ ꯈꯣꯠꯐꯝꯗꯤ ꯀꯥ ꯍꯦꯟꯅꯗꯤ ꯂꯩꯇ꯭ꯔꯦ ꯑꯗ ꯄꯣꯠ ꯆꯩ ꯑꯍꯣꯡ ꯑꯇꯥ ꯑꯦꯂꯦꯛꯇ꯭ꯔꯣꯅꯤꯛꯁꯀꯤ ꯀꯩꯀꯩ ꯍꯣꯏ ꯍꯣꯏ ꯑꯗꯨ ꯍꯌꯦꯡ ꯂꯥꯛꯄꯗ ꯑꯗꯨꯝ ꯄꯥꯎ ꯑꯗꯨ ꯑꯗꯨꯃꯛ ꯍꯥꯏꯕꯤꯔꯣ ꯑꯩ ꯑꯗꯨꯝ ꯉꯥꯏꯖꯔꯝꯃꯒꯦ ꯍꯣꯏ ꯍꯣꯏ ꯊꯝꯃꯦ ꯊꯝꯃꯦ